ꯍꯂꯣ ꯀꯔꯤ ꯍꯥꯏꯒꯦ ꯑꯧ ꯑꯧ ꯄꯨꯡ ꯀꯌꯥꯗ ꯂꯥꯛꯎꯒꯦ ꯃꯔꯤ ꯃꯔꯤꯃꯈꯥꯏ ꯑꯗꯨꯋꯥꯏꯗ ꯌꯥꯒꯗ꯭ꯔ ꯍꯣꯏ ꯈꯔ ꯉꯟꯅ ꯈꯔ ꯏꯪꯏꯉꯩꯗ ꯆꯠꯁꯦꯕꯀꯣ ꯑꯣ ꯑꯗꯣ ꯍꯣꯏ ꯑꯗꯣ ꯅꯪ ꯀꯗꯥꯏꯋꯥꯏ ꯉꯥꯏꯔꯝꯒꯦ ꯍꯥꯏꯅꯣ ꯑꯣ ꯑꯗꯨꯗꯤ ꯐꯣꯟ ꯇꯧꯔꯒ ꯄꯥꯎ ꯐꯥꯎꯅꯔꯁꯤꯀꯣ ꯑꯣ ꯐꯔꯦ ꯐꯔꯦ ꯂꯥꯛꯑꯒꯦ ꯍꯣ ꯍꯣ ꯍꯣꯏ ꯍꯣꯏ ꯍꯣꯏ ꯑꯗꯨꯗꯤ ꯑꯩ ꯂꯥꯛꯑꯒꯦ ꯑꯣ ꯉꯥꯛꯇꯪ ꯎꯝ ꯈꯔ ꯃꯤꯅꯤꯠ ꯃꯉꯥ ꯇꯔꯥ ꯉꯥꯏꯕꯤꯔꯝꯃꯣ ꯅꯪꯅ ꯑꯩ ꯁꯤꯗ ꯂꯩꯔꯦ ꯈꯣꯠꯂꯦꯅ ꯍꯥꯏꯔꯛꯎꯀꯣ ꯐꯣꯟ ꯇꯧꯔꯛꯑꯣ ꯍꯥꯏꯕ ꯎꯝ ꯑꯩ ꯊꯣꯛꯂꯛꯑꯕꯅꯤ ꯂꯥꯛꯄ ꯍꯧꯔꯕꯅꯤ ꯑꯩ ꯒꯥꯔꯤ ꯃꯆꯥꯗ ꯂꯥꯛꯑꯦ ꯈꯔ ꯊꯨ ꯌꯧꯅꯕ ꯍꯥꯏꯅ ꯑꯗꯨꯝ ꯆꯤꯡ ꯀꯥꯕ ꯑꯣꯏꯅ ꯋꯥꯀꯤꯡꯗꯤ ꯆꯤꯡ ꯀꯥꯕꯗ ꯑꯣꯏꯅ ꯇꯧꯔꯁꯤ ꯆꯠꯂꯁꯦꯕ ꯆꯤꯡꯈꯣꯡꯗ ꯒꯥꯔꯤ ꯊꯃꯝꯃꯒ ꯎꯝ ꯍꯣ ꯍꯣ ꯍꯣꯏ ꯍꯣꯏ ꯎꯝ ꯑꯩ ꯌꯧꯔꯛꯑꯦ ꯅꯪ ꯀꯗꯥꯏꯋꯥꯏ ꯂꯩꯒꯦ ꯑꯣ ꯑꯣ ꯎꯔꯦ ꯎꯔꯦ ꯑꯩ ꯅꯪ ꯅꯁꯛ ꯎꯔꯦ ꯑꯣ ꯒꯥꯔꯤꯁꯤ ꯑꯣ ꯌꯥꯔꯦ ꯌꯥꯔꯦ ꯑꯩ ꯎꯔꯦꯗ ꯒꯥꯔꯤꯁꯤ ꯀꯗꯥꯏꯋꯥꯏ ꯊꯃꯝꯃꯁꯤꯒꯦ ꯑꯗꯨꯗꯤ ꯍꯣꯏ ꯍꯣꯏ ꯑꯧ ꯑ ꯊꯧꯖꯜꯂꯒꯦ ꯊꯧꯖꯜꯂꯒꯦ ꯇꯣꯡꯉꯛꯑꯣ ꯑꯗꯨꯗꯤ ꯎꯝ ꯌꯨꯝꯗꯣ ꯅꯪ ꯍꯥꯏꯔꯛꯑꯣ ꯑꯗꯨꯒ ꯊꯃꯝꯃꯁꯤ ꯑꯗꯣ ꯀꯔꯝꯕ ꯌꯨꯝꯅꯣ ꯌꯧꯗ꯭ꯔꯤꯕꯣ ꯆꯠꯂꯁꯦ ꯇꯣꯡꯉꯣ ꯍꯥꯏꯔꯦ ꯆꯠꯂꯦ ꯑꯗꯨ ꯍꯣ ꯍꯣ ꯅꯪꯁꯨ ꯅꯪ ꯅꯊꯟ ꯂꯥꯛꯆꯔꯒꯦ ꯍꯥꯏꯕ ꯂꯥꯛꯑꯣ ꯂꯥꯛꯑꯣ ꯍꯣꯏ ꯑꯗꯨꯗꯤ ꯒꯥꯔꯤ ꯊꯝꯐꯝ ꯆꯤꯡꯈꯣꯡꯗꯨꯗ ꯎꯅꯔꯁꯤ ꯂꯥꯛꯑꯣ ꯂꯥꯛꯑꯣ ꯊꯧꯔꯛꯑꯣ ꯂꯥꯛꯑꯣ ꯊꯧꯔꯁꯤ ꯅꯪ ꯃꯥꯡ ꯊꯥꯔꯣ ꯑ ꯒꯥꯔꯤ ꯊꯝꯐꯝꯗꯣ ꯅꯪꯅ ꯈꯪꯕꯅꯤꯅ ꯍꯣꯏ ꯍꯣꯏ ꯊꯧꯖꯜꯂꯣ ꯊꯧꯖꯜꯂꯣ ꯑꯩꯁꯨ ꯊꯧꯖꯜꯂꯒꯦ ꯎꯝ ꯍꯣꯏ ꯍꯣꯏ ꯍꯣꯏ ꯍꯣꯏ ꯍꯣꯏ ꯍꯣꯏ ꯍꯣꯏ ꯎꯝ ꯂꯥꯛꯑꯣ ꯂꯥꯛꯑꯣ ꯅꯪ ꯃꯥꯡ ꯊꯥꯔꯨ ꯂꯥꯛꯑꯣ ꯀꯥꯔꯣ ꯀꯥꯕ ꯍꯧꯔꯣ ꯍꯣꯏ ꯍꯣꯏ ꯏꯪ ꯏꯪꯁꯨ ꯂꯥꯎꯏ ꯌꯥꯝ ꯅꯨꯡꯉꯥꯏꯀꯣ ꯍꯣꯔꯦꯟ ꯆꯤꯡ ꯀꯥꯕ ꯍꯧꯔꯁꯦ ꯑꯗꯨꯒ ꯑꯁ꯭ꯋꯥꯏꯗ ꯌꯧꯔꯒꯗꯤ ꯍꯨꯃꯥꯡ ꯁꯧꯔꯛꯑꯅꯤ ꯁꯤꯗ ꯂꯩꯔꯤꯁꯤꯅ ꯀꯔꯤꯅꯣ ꯁꯤꯗ ꯂꯩꯔꯤꯁꯤꯅ ꯑꯁꯤꯗ ꯍꯧꯔꯤꯕ ꯈꯣꯡꯅꯥꯡꯂ ꯀꯩꯅꯣꯝ ꯍꯧꯔꯤꯁꯦ ꯀꯔꯤ ꯎꯅꯣꯕ ꯑꯆꯧꯕ ꯑꯃ ꯍꯧꯔꯤꯁꯦ ꯅꯪ ꯅꯍꯥꯟꯒꯩ ꯌꯥꯝ ꯆꯠꯂꯦ ꯍꯥꯏꯕꯗꯨꯗ ꯍꯪꯏꯅꯤꯅꯦ ꯅꯪꯅ ꯑꯈꯪꯕꯁꯤꯡꯗꯣ ꯍꯥꯏꯔꯛꯎꯅꯦ